ꯑꯩꯅ ꯃꯔꯨ ꯑꯣꯏꯕ ꯋꯥꯔꯣꯜ ꯑꯃ ꯂꯧꯈꯤꯕ ꯃꯇꯝ ꯍꯥꯏꯔꯒꯗꯤ ꯑꯩꯅ ꯆꯍꯤ ꯀꯨꯟꯃꯨꯛ ꯁꯨꯔꯛꯄꯒꯤ ꯁ꯭ꯋꯥꯏꯁꯤꯗ ꯑꯩꯉꯣꯟꯗ ꯌꯥꯝꯅ ꯅꯨꯡꯉꯥꯏꯇꯕ ꯊꯧꯗꯣꯛ ꯑꯃ ꯊꯣꯛꯑꯦ ꯊꯣꯛꯏꯕ ꯍꯥꯏꯕꯗꯤ ꯑꯩꯁꯦ ꯑꯩꯒꯤ ꯀꯀꯥ ꯑꯃ ꯑꯦꯛꯁꯤꯗꯦꯟ ꯊꯣꯛꯇꯅ ꯁꯨꯃꯥꯏꯅ ꯍꯣꯁꯄꯤꯇꯥꯜꯗ ꯄꯨꯈꯠꯂꯒ ꯂꯥꯏꯀꯠꯅꯩ ꯑꯗꯨꯒꯤ ꯃꯇꯝꯁꯤꯗ ꯑꯩꯅ ꯀꯔꯤ ꯈꯟꯈꯤ ꯍꯥꯏꯕꯗ ꯑꯦ ꯀꯀꯥꯁꯤꯒꯤ ꯄꯨꯟꯁꯤꯕꯨ ꯊꯋꯥꯏꯕꯨ ꯀꯜꯂꯒꯗꯤ ꯍꯥꯏꯅ ꯈꯟꯈꯤ ꯑꯗꯨ ꯈꯜꯂꯤꯕꯁꯦ ꯃꯤꯑꯣꯏꯕ ꯑꯃꯒꯤ ꯅꯨꯡꯁꯤꯅꯕꯒꯤ ꯃꯆꯤꯟ ꯃꯅꯥꯎ ꯑꯣꯏꯕꯒꯤ ꯋꯥꯈꯜ ꯂꯣꯟ ꯑꯃꯗ ꯄꯨꯈꯠꯆꯕꯅꯦ ꯑꯗꯨꯒ ꯁꯤꯒꯤ ꯄꯨꯈꯠꯂꯤꯕꯁꯤꯡꯁꯤꯒꯤ ꯑꯩꯅ ꯃꯥꯕꯨ ꯀꯟꯖꯅꯤꯡꯕꯒꯤ ꯅꯠꯇ꯭ꯔꯒ ꯋꯥꯈꯜꯂꯣꯟꯁꯦ ꯑꯩꯅ ꯂꯥꯛꯏꯕꯒꯤ ꯃꯔꯝꯁꯤꯗꯤ ꯑꯩꯉꯣꯟꯗ ꯑꯩꯒꯤ ꯑꯍꯜ ꯂꯃꯟꯁꯤꯡꯅ ꯑꯩꯒꯤ ꯏꯕꯣꯛ ꯄꯨꯄꯨ ꯂꯩꯔꯤꯕꯁꯤꯡꯁꯤꯅ ꯁꯨꯝ ꯋꯥꯔꯤ ꯁꯥꯟꯅꯕꯗ ꯃꯈꯣꯏꯅ ꯃꯤꯑꯣꯏꯕꯗ ꯆꯦꯟꯒꯗꯕ ꯙꯔꯃ ꯃꯤꯅꯨꯡꯁꯤꯒꯤ ꯋꯥꯔꯤ ꯃꯌꯥꯝ ꯑꯃꯁꯨ ꯂꯤꯕꯤ ꯃꯣꯏꯅ ꯂꯤꯕꯤꯔꯛꯄ ꯋꯥꯔꯤ ꯃꯌꯥꯝꯗꯨꯗ ꯃꯔꯝ ꯑꯣꯏꯔꯒ ꯑꯩꯉꯣꯟꯗ ꯄꯥꯎꯇꯥꯛ ꯑꯃ ꯑꯣꯏꯅ ꯑꯩꯅ ꯊꯕꯛ ꯑꯗꯣ ꯄꯥꯡꯊꯣꯛꯆꯈꯤꯕꯅꯤ